ꯑꯩꯅ ꯑꯩꯒꯤ ꯃꯔꯨꯞ ꯑꯃꯗ ꯑꯩꯅ ꯁꯤꯒꯨꯝꯕ ꯋꯥꯔꯦꯡ ꯑꯩꯈꯣꯏꯒꯤ ꯋꯥꯔꯦꯡ ꯁꯩꯔꯦꯡ ꯑꯣꯏꯅ ꯑꯩꯅ ꯃꯔꯨꯞ ꯑꯃꯗ ꯑꯩꯅ ꯁꯨꯃꯥꯏꯅ ꯑꯩꯒ ꯏꯔꯒ ꯑꯩꯅ ꯍꯥꯏꯈꯤ ꯃꯉꯣꯟꯗ ꯑꯗꯨꯗꯤ ꯃꯔꯨꯞ ꯑꯗꯨꯗ ꯑꯩꯒꯤ ꯂꯩꯃꯤꯟꯅꯔꯤꯕ ꯈꯨꯡꯒꯪ ꯑꯗꯨꯗ ꯂꯩꯃꯤꯟꯅꯔꯤꯕ ꯑꯩꯒꯤ ꯊꯪꯅꯕ ꯈꯨꯡꯒꯪ ꯑꯗꯨꯗ ꯑꯩꯒꯤ ꯃꯔꯨꯞꯇꯨꯗ ꯑꯩꯅ ꯍꯥꯏ ꯃꯔꯨꯞ ꯅꯪ ꯁꯨꯃꯥꯏꯅ ꯁꯨꯃꯥꯏꯅ ꯑꯩꯅ ꯍꯣꯠꯅꯖꯔꯤꯕ ꯑꯩꯅ ꯇꯧꯔꯤꯕ ꯁꯤꯒꯨꯝꯕ ꯑꯩꯅ ꯁꯨꯃꯥꯏꯅ ꯑꯩꯈꯣꯏ ꯁꯣꯁꯦꯜ ꯋꯥꯛ ꯇꯧꯖꯔꯤꯕꯁꯦ ꯑꯩꯈꯣꯏꯒꯤ ꯈꯨꯡꯒꯪꯗ ꯂꯩꯔꯤꯕ ꯑꯩꯈꯣꯏ ꯅꯈꯣꯏꯗꯤ ꯌꯥꯝꯅ ꯑꯇꯥꯡꯕꯅꯤ ꯑꯩꯅ ꯁꯨꯃꯥꯏꯅ ꯃꯉꯣꯟꯗ ꯑꯩꯅ ꯋꯥꯔꯦꯡ ꯑꯃ ꯏꯇꯦꯟ ꯇꯦꯟꯕ ꯋꯥꯔꯦꯡ ꯁꯩꯔꯦꯡ ꯑꯃ ꯑꯩꯅ ꯏꯈꯤ ꯃꯗꯨꯗꯤ ꯃꯥꯅ ꯑꯩꯒꯤ ꯋꯥꯔꯦꯡ ꯑꯗꯨꯗꯤ ꯁꯤꯡꯗꯨꯗꯤ ꯑꯩꯅ ꯑꯩꯈꯣꯏ ꯍꯧꯖꯤꯛ ꯃꯇꯝ ꯃꯥꯡꯍꯜꯂꯣꯏꯁꯤ ꯑꯩꯈꯣꯏ ꯈꯨꯡꯒꯪꯗ ꯂꯩꯕ ꯑꯩꯈꯣꯏ ꯃꯔꯨꯞ ꯋꯥꯈꯜ ꯃꯥꯟꯅꯕ ꯑꯩꯈꯣꯏ ꯈꯔ ꯄꯨꯟꯁꯤꯜꯂꯒ ꯁꯤꯒꯨꯝꯕ ꯑꯩꯈꯣꯏꯒꯤ ꯍꯨꯡꯒꯪꯗ ꯂꯩꯔꯤꯕ ꯑꯩꯈꯣꯏꯒꯤ ꯄ꯭ꯔꯖꯥꯁꯤꯡ ꯅꯨꯄꯤ ꯅꯨꯄꯥ ꯑꯉꯥꯡ ꯑꯍꯜ ꯂꯃꯟꯗ ꯑꯩꯈꯣꯏꯅ ꯄꯤꯕ ꯌꯥꯕ ꯁꯤꯒꯨꯝꯕ ꯑꯩꯈꯣꯏꯒꯤ ꯀꯥꯟꯅꯕ ꯑꯩꯈꯣꯏꯒꯤ ꯏꯟꯗꯤꯌꯥ ꯑꯃꯁꯨꯡ ꯑꯩꯈꯣꯏꯒꯤ ꯏꯟꯗꯤꯌꯥꯒꯤ ꯃꯅꯨꯡꯗ ꯂꯩꯔꯤꯕ ꯑꯩꯈꯣꯏꯒꯤ ꯃꯅꯤꯄꯤꯔ ꯃꯅꯤꯄꯤꯔꯒꯤ ꯖꯒꯥ ꯖꯒꯥꯗ ꯂꯩꯔꯤꯕ ꯈꯨꯡꯒꯪꯁꯤꯡꯗꯁꯨ ꯑꯩꯈꯣꯏꯅ ꯊꯛꯄ ꯌꯥꯕ ꯄꯨꯕ ꯌꯥꯕ ꯑꯩꯈꯣꯏꯒꯤ ꯄꯥꯎꯖꯦꯜ ꯑꯁꯤꯁꯦ ꯑꯩꯅ ꯃꯉꯣꯟꯗ ꯑꯩꯅ ꯁꯩꯔꯦꯡ ꯑꯣꯏꯅ ꯏꯔꯒ ꯒꯤꯞꯐ ꯑꯃ ꯑꯩꯅ ꯇꯧꯈꯤ ꯑꯗꯨꯗ ꯃꯔꯨꯞ ꯑꯗꯨꯅ ꯑꯩꯉꯣꯟꯗ ꯃꯥꯅ ꯑꯗꯨꯒꯤ ꯄꯥꯎꯈꯨꯝ ꯑꯣꯏꯅ ꯄꯤꯔꯛꯈꯤ ꯑꯗꯨꯕꯨꯗꯤ ꯃꯔꯨꯞ ꯑꯩꯗꯤ ꯁꯨꯃꯥꯏꯅ ꯈꯨꯗꯣꯡ ꯆꯥꯕꯁꯤ ꯌꯥꯝꯅ ꯂꯧꯅꯤꯡꯏ ꯑꯗꯨꯕꯨ ꯑꯩꯒꯤ ꯊꯕꯛ ꯑꯃ ꯑꯩꯅ ꯁꯨꯃꯥꯏꯅ ꯇꯧꯁꯤꯜꯂꯨꯔꯕꯅꯤꯅꯦ ꯃꯔꯨꯞ ꯑꯩꯒꯤ ꯅꯪꯒꯤ ꯃꯐꯝꯗꯨꯗ ꯑꯩ ꯅꯪꯒ ꯄꯨꯟꯕꯁꯤ ꯌꯥꯔꯔꯣꯏ ꯍꯥꯏꯅ ꯃꯔꯨꯞ ꯑꯗꯨꯅ ꯑꯩꯉꯣꯟꯗ ꯍꯜꯂꯛꯄ ꯆꯦꯔꯣꯜꯗ ꯃꯥꯅ ꯑꯗꯨꯃꯥꯏꯅ ꯄꯤꯔꯛꯈꯤ ꯑꯗꯨꯗꯒꯤ ꯑꯩꯁꯤ ꯑꯩꯒꯤ ꯍꯣꯠꯅꯖꯕꯁꯤ ꯂꯦꯞꯄꯗꯤ ꯌꯥꯗꯕꯅꯤꯅ ꯃꯔꯨꯞꯀꯤ ꯍꯜꯂꯛꯄ ꯂꯦꯠꯇ꯭ꯔ ꯑꯗꯨꯗ ꯑꯩꯅ ꯄꯥꯎꯈꯨꯝ ꯑꯗꯨ ꯑꯩꯅ ꯄꯥꯔꯒ ꯑꯩ ꯏꯁꯥ ꯏꯇꯣꯝꯇ ꯋꯥꯈꯟꯁꯤ ꯈꯟꯊꯖꯔꯦ ꯑꯗꯨꯗꯤ ꯑꯩ ꯏꯇꯣꯝꯇ ꯁꯤꯒꯤ ꯍꯣꯠꯅꯖꯕꯁꯦ ꯑꯩꯁꯨ ꯑꯗꯨꯝ ꯍꯣꯠꯅꯔꯒ ꯃꯔꯨꯞ ꯃꯄꯥꯡ ꯇꯤꯟꯅꯕ ꯈꯣꯠꯅꯕꯗ ꯑꯗꯨꯝ ꯑꯩꯒꯤ ꯑꯩꯅ ꯈꯪꯖꯔꯨꯕꯁꯤꯡꯁꯦ ꯑꯩ ꯍꯥꯏꯗꯣꯛꯑꯒ ꯑꯩꯒꯤ ꯑꯗꯨꯝ ꯇꯣꯡꯉꯥꯟꯕ ꯑꯩꯒꯤ ꯈꯨꯡꯒꯪꯗ ꯂꯩꯔꯤꯕ ꯑꯍꯜ ꯂꯃꯟ ꯈꯨꯗꯤꯡꯃꯛꯇ ꯑꯩꯅ ꯄꯤꯅꯤꯡꯏꯕ ꯃꯦꯁꯦꯖ ꯑꯩꯅ ꯄꯨꯔꯛꯏꯕ ꯏꯟꯐꯣꯔꯃꯦꯁꯟ ꯑꯩꯉꯣꯟꯗꯒꯤ ꯈꯪꯅꯤꯡꯏꯕ ꯅꯣꯂꯦꯖꯇꯣ ꯑꯩ ꯑꯗꯨꯝ ꯃꯈꯣꯏꯗ ꯃꯊꯪ ꯃꯊꯪ ꯇꯧꯔꯒ ꯑꯩ ꯏꯇꯣꯝꯇ ꯍꯣꯠꯅꯔꯒ ꯍꯧꯖꯤꯛꯁꯨ ꯑꯩ ꯂꯩꯖꯔꯤ